ꯃꯅꯤꯄꯨꯔꯤ ꯂꯣꯟꯒꯤ ꯄꯨꯋꯥꯔꯤꯁꯤ ꯑꯩꯈꯣꯏꯅ ꯁꯝꯂꯞꯅ ꯍꯥꯏꯔꯕ ꯃꯇꯝꯗ ꯃꯩꯇꯩꯂꯣꯟ ꯑꯁꯤ ꯏꯟꯗꯤꯌꯣ ꯏꯟꯗꯣ ꯑꯔꯔꯤꯌꯥꯟ ꯂꯦꯡꯒ꯭ꯋꯦꯖ ꯑꯁꯤꯗꯒ ꯍꯧꯔꯛꯏ ꯑꯥꯏꯠꯇꯤꯟ ꯁꯦꯟꯆꯨꯔꯤꯒꯤ ꯃꯇꯝ ꯐꯥꯎꯕꯗ ꯑꯩꯈꯣꯏꯅ ꯏꯟꯗꯤꯄꯦꯟꯗꯦꯟ ꯏꯁꯀ꯭ꯔꯤꯞ ꯑꯣꯏꯅ ꯁꯤꯖꯤꯟꯅꯔꯛꯏ ꯑꯗꯨꯒ ꯃꯁꯤꯒꯤ ꯏꯁꯀ꯭ꯔꯤꯞ ꯑꯁꯤ ꯑꯩꯈꯣꯏꯅ ꯇꯤꯞꯇꯦꯟ ꯒ꯭ꯔꯨꯞ ꯑꯣꯐ ꯏꯁꯀ꯭ꯔꯤꯞ ꯍꯥꯏꯔꯤꯕꯁꯤꯗꯒꯤ ꯗꯦꯔꯥꯏꯞ ꯄꯨꯊꯣꯔꯛꯄꯅꯦ ꯑꯗꯨꯒꯤ ꯃꯇꯨꯡ ꯑꯩꯈꯣꯏꯅ ꯕꯦꯡꯒꯥꯂꯤ ꯃꯌꯦꯛ ꯑꯣꯏꯅ ꯑꯩꯈꯣꯏꯅ ꯋꯥꯏꯔꯒ ꯁꯤꯖꯤꯟꯅꯔꯝꯕ ꯇꯥꯔꯒꯁꯨ ꯍꯧꯖꯤꯛꯇꯤ ꯃꯩꯇꯩ ꯃꯌꯦꯛ ꯀꯤ ꯃꯩꯇꯩ ꯃꯌꯦꯛ ꯍꯥꯏꯕꯁꯤ ꯑꯩꯈꯣꯏ ꯃꯅꯤꯄꯨꯔꯒꯤ ꯂꯣꯟꯒꯤ ꯃꯅꯤꯄꯨꯔꯤ ꯖꯥꯇꯤꯒꯤ ꯑꯣꯏꯅ ꯃꯩꯇꯩ ꯃꯌꯦꯛ ꯏꯁꯀ꯭ꯔꯤꯞꯁꯤ ꯃꯅꯤꯡꯇꯝꯕ ꯑꯣꯏꯅ ꯂꯩꯖꯩ